ꯑꯩꯈꯣꯏꯁꯦ ꯏꯟꯇꯔꯅꯦꯠ ꯁꯤꯖꯤꯟꯅꯕꯒꯤ ꯍꯧꯖꯤꯛꯇꯤ ꯑꯗꯨꯝ ꯌꯥꯏꯐꯅꯕꯅꯤ ꯀꯩꯅꯣ ꯍꯥꯏꯗꯤ ꯑꯩꯈꯣꯏꯅ ꯕꯦꯡꯛ ꯆꯠꯀꯦ ꯍꯥꯏꯔꯁꯨ ꯑꯗꯨꯝ ꯐꯣꯟꯗ ꯇꯧꯕꯁꯨ ꯌꯥꯈ꯭ꯔꯦ ꯕꯦꯡꯛꯗ ꯆꯠꯇꯕꯤꯗ ꯁꯦꯜꯁꯨ ꯑꯗꯨꯝ ꯁꯦꯐ ꯇꯧꯈ꯭ꯔꯦ ꯃꯇꯝꯁꯨ ꯁꯦꯐ ꯇꯧꯈ꯭ꯔꯦ ꯅꯠꯇ꯭ꯔꯗꯤ ꯑꯩꯈꯣꯏ ꯕꯦꯡꯛꯗ ꯀꯨꯏꯅ ꯀ꯭ꯋꯨꯗꯣ ꯂꯦꯞꯂꯒ ꯂꯦꯞꯂꯒ ꯊꯕꯛꯇꯣ ꯇꯧꯕ ꯉꯝꯗꯕꯁꯨ ꯃꯇꯝꯗꯤ ꯌꯥꯎꯋꯦ ꯑꯗꯨꯕꯨ ꯍꯧꯖꯤꯛꯇꯤ ꯑꯗꯨꯝ ꯃꯣꯕꯥꯏꯜꯗꯒꯤ ꯇꯛ ꯇꯛ ꯑꯅ ꯊꯥꯈ꯭ꯔꯕꯅꯤ ꯏꯟꯇꯔꯅꯦꯠ ꯂꯩꯕꯒꯤ ꯊꯥꯏꯅꯒꯤꯗꯤ ꯃꯣꯕꯥꯏꯜꯗꯤ ꯂꯩꯗꯤ ꯂꯩꯈ꯭ꯔꯦ ꯑꯗꯨ ꯑꯁꯤꯗꯒꯤ ꯆꯍꯤ ꯀꯨꯟ ꯀꯨꯟꯃꯉꯥ ꯑꯗꯨꯒꯨꯝ ꯃꯃꯥꯡꯗ ꯃꯣꯕꯥꯏꯜꯗꯤ ꯂꯩꯈ꯭ꯔꯦ ꯑꯗꯨꯒ ꯏꯟꯇꯔꯅꯦꯠꯇꯤ ꯂꯥꯛꯇꯕꯀꯣ ꯑꯗꯨꯒꯤ ꯑꯗꯨ ꯃꯣꯕꯥꯏꯜꯗꯣ ꯑꯗꯨꯝ ꯋꯥꯔꯤ ꯁꯥꯟꯅꯕ ꯉꯥꯛꯇ ꯍꯧꯖꯤꯛꯇꯤ ꯏꯟꯇꯔꯅꯦꯠ ꯂꯥꯛꯈ꯭ꯔꯕꯅꯤꯅ ꯏꯃꯨꯡꯁꯤꯡ ꯑꯥ ꯃꯄꯥꯟꯂꯣꯝꯗ ꯂꯩꯕꯁꯤꯡꯁꯨ ꯑꯗꯨꯝ ꯋꯥꯔꯤ ꯁꯥꯟꯅꯕ ꯐꯦꯁ ꯇꯨ ꯐꯦꯁ ꯎꯔꯒ ꯑꯗꯨꯝ ꯋꯥꯔꯤ ꯁꯥꯟꯅꯕꯁꯨ ꯌꯥꯎꯈ꯭ꯔꯦ ꯑꯗꯨꯕꯨ ꯑꯩꯈꯣꯏꯅ ꯁꯣꯞꯄꯤꯡ ꯇꯧꯒꯦ ꯍꯥꯏꯔꯁꯨ ꯑꯗꯨꯝ ꯃꯇꯝꯗꯨ ꯃꯇꯝꯗꯨ ꯆꯠꯇꯕꯤꯗ ꯑꯗꯨꯝ ꯌꯨꯝꯗ ꯃꯣꯕꯥꯏꯜꯗ ꯑꯦꯞꯇ ꯑꯗꯨꯝ ꯁꯣꯞꯄꯤꯡ ꯇꯧꯕꯁꯨ ꯌꯥꯎꯈ꯭ꯔꯕꯅꯤ ꯌꯥꯈ꯭ꯔꯕꯅꯤ ꯍꯧꯖꯤꯛꯇꯤ ꯅꯠꯇ꯭ꯔꯗꯤ ꯑꯩꯈꯣꯏ ꯑꯉꯥꯡ ꯂꯩꯕꯁꯤꯡꯗꯤ ꯃꯄꯥꯟꯁꯨ ꯊꯣꯛꯄꯁꯨ ꯃꯇꯝꯗꯤ ꯐꯪꯗꯦ ꯑꯗꯨꯒꯤ ꯂꯩꯅꯤꯡꯕ ꯄꯣꯠ ꯂꯩꯔꯁꯨ ꯑꯗꯨꯝ ꯂꯩꯕ ꯌꯥꯗꯕ ꯑꯗꯨꯒꯨꯝꯕ ꯃꯇꯝꯁꯨ ꯂꯥꯛꯑꯦ ꯑꯗꯨꯕꯨ ꯍꯧꯖꯤꯛꯇꯤ ꯏꯟꯇꯔꯅꯦꯠꯅ ꯂꯩꯕꯅꯤꯅ ꯑꯗꯨꯝ ꯑꯦꯞꯇ ꯐ꯭ꯂꯤꯞꯀꯥꯔꯠꯀꯨꯝꯕ ꯑꯥꯃꯥꯖꯣꯟꯒꯨꯝꯕꯗꯨꯗ ꯏꯟꯇꯔꯅꯦꯠꯇ ꯑꯗꯨꯝ ꯃꯣꯕꯥꯏꯜꯗ ꯂꯩꯅꯤꯡꯕ ꯂꯩꯈ꯭ꯔꯦ ꯑꯩꯈꯣꯏꯅ ꯍꯣꯏ ꯃꯐꯝ ꯀꯌꯥ ꯀꯌꯥꯗꯁꯨ ꯆꯠꯅꯤꯡꯕꯁꯨ ꯌꯥꯎꯋꯦ ꯑꯗꯨꯕꯨ ꯑꯩꯈꯣꯏꯅ ꯆꯠꯇ꯭ꯔꯁꯨ ꯑꯁꯤ ꯀꯣꯔꯤꯌꯥꯗ ꯉꯁꯤ ꯑꯗꯨꯃꯥꯏꯅ ꯊꯣꯛꯑꯦ ꯑꯁꯤ ꯆꯩꯅꯥꯗ ꯉꯁꯤ ꯊꯣꯛꯑꯦ ꯍꯥꯏꯕꯗꯣ ꯑꯩꯈꯣꯏꯅ ꯏꯟꯇꯔꯅꯦꯠ ꯂꯩꯕꯒꯤ ꯑꯗꯨꯝ ꯏꯟꯇꯔꯅꯦꯠꯇ ꯈꯪꯈ꯭ꯔꯕꯅꯤ ꯑꯗꯨꯒꯤ ꯑꯩꯈꯣꯏꯅ ꯇꯦꯛꯅꯣꯂꯣꯖꯤꯁꯦ ꯑꯩꯈꯣꯏꯒꯤ ꯇꯦꯛꯅꯣꯂꯣꯖꯤꯅ ꯑꯩꯈꯣꯏꯕꯨ ꯍꯧꯖꯤꯛꯇꯤ ꯑꯩꯈꯣꯏ ꯊꯥꯏꯅꯒꯤ ꯂꯥꯏꯐ ꯊꯥꯏꯅꯒꯤ ꯄꯨꯟꯁꯤꯗꯒꯤ ꯍꯧꯖꯤꯛꯀꯤ ꯍꯧꯖꯤꯛ ꯍꯧꯖꯤꯛꯀꯤ ꯄꯨꯟꯁꯤꯅ ꯑꯩꯈꯣꯏ ꯐꯖꯅ ꯍꯣꯡꯗꯣꯛꯄꯤꯈ꯭ꯔꯦ ꯑꯗꯨ ꯍꯥꯏꯅ ꯅꯨꯡꯉꯥꯏꯕ ꯐꯪꯉꯦꯅ ꯑꯩꯅ ꯍꯥꯏꯅꯤꯡꯕꯅꯤ